ꯂꯧꯎ ꯁꯤꯡꯎꯗ ꯑꯩꯈꯣꯏꯅ ꯇꯦꯛꯅꯣꯂꯣꯖꯤꯒꯤ ꯑꯣꯏꯕ ꯑꯍꯣꯡꯕꯁꯦ ꯌꯥꯝꯅ ꯎꯕ ꯐꯪꯂꯦ ꯍꯥꯏꯕꯗꯤ ꯑꯩꯈꯣꯏꯅ ꯊꯥꯏꯅꯗꯤ ꯂꯧ ꯈꯣꯏꯕꯁꯦ ꯂꯧ ꯈꯣꯏꯕ ꯂꯧ ꯎꯕꯁꯦ ꯈꯨꯠꯅ ꯑꯗꯒꯤ ꯁꯟ ꯒꯥꯔꯤꯅ ꯇꯧꯅꯔꯝꯃꯤ ꯍꯧꯖꯤꯛꯇꯤ ꯂꯧ ꯎꯕꯁꯦ ꯍꯥꯏꯗꯤ ꯃꯦꯆꯤꯟꯅ ꯁꯤꯖꯤꯟꯅꯔꯦ ꯍꯥꯏꯗꯤ ꯃꯦꯆꯤꯟꯅ ꯁꯤꯖꯟꯅꯔꯃꯤꯅ ꯃꯇꯝ ꯆꯪꯗ꯭ꯔꯦ ꯄꯥꯡꯒꯜꯁꯨ ꯋꯥꯗ꯭ꯔꯦ ꯑꯗꯨꯒ ꯄꯩꯁꯥꯁꯨ ꯁꯦꯐ ꯑꯣꯏꯔꯦ ꯍꯥꯏꯗꯤ ꯂꯣꯏꯅꯃꯛꯇ ꯁꯦꯐ ꯑꯣꯏꯔꯦ ꯑꯗꯨꯒ ꯍꯧꯖꯤꯛ ꯂꯧ ꯈꯥꯎꯕꯁꯨ ꯃꯉꯥꯏꯔꯦ ꯂꯧ ꯈꯥꯎꯕꯁꯨ ꯊꯥꯏꯅꯗꯤ ꯊꯥꯡꯒꯣꯜꯅ ꯊꯥꯡꯅ ꯀꯔꯤꯅ ꯃꯌꯥꯝ ꯈꯥꯎꯅꯔꯝꯃꯦ ꯍꯧꯖꯤꯛꯇꯤ ꯑꯗꯨꯁꯨ ꯂꯧ ꯈꯥꯎꯕꯁꯨ ꯃꯦꯆꯤꯟꯅ ꯇꯧꯔꯦ ꯃꯦꯆꯤꯟꯅ ꯇꯧꯔꯃꯤꯅ ꯂꯣꯏꯅꯃꯛꯇ ꯁꯦꯐ ꯑꯣꯏꯔꯦ ꯁꯤꯗꯁꯨ ꯄꯥꯡꯒꯜ ꯋꯥꯗ꯭ꯔꯦ ꯑꯗꯒꯤ ꯃꯇꯝ ꯆꯪꯗ꯭ꯔꯦ ꯄꯩꯁꯥ ꯁꯦꯐ ꯑꯣꯏꯔꯦ ꯍꯧꯖꯤꯛꯇꯤ ꯂꯧ ꯎꯕ ꯈꯥꯎꯕꯁꯨ ꯇꯧꯕ ꯌꯥꯕ ꯃꯦꯆꯤꯟꯅ ꯂꯣꯏꯃꯛ ꯇꯧꯔꯕꯅꯤꯅ ꯀꯥꯟꯅꯕꯁꯦ ꯑꯗꯨꯛꯀꯤ ꯃꯇꯤꯛ ꯄꯤꯔꯦ ꯍꯥꯏꯗꯤ ꯃꯇꯝ ꯃꯥꯡꯗ꯭ꯔꯤꯅꯤ ꯏꯁꯥ ꯄꯥꯡꯒꯜ ꯌꯥꯝ ꯍꯦꯟꯅ ꯋꯥꯔꯣꯏꯗꯣꯏꯅꯤ ꯑꯗꯒꯤ ꯄꯩꯁꯥꯁꯨ ꯁꯦꯐ ꯑꯣꯏꯔꯛꯇꯣꯏꯅꯤ ꯑꯗꯨꯅ ꯍꯥꯏꯗꯤ ꯊꯨꯅ ꯊꯨꯅ ꯄꯣꯠ ꯆꯩꯁꯨ ꯄꯨꯊꯣꯛꯄ ꯉꯝꯃꯛꯇꯣꯏꯅꯤ ꯍꯥꯏꯗꯤ ꯃꯇꯝ ꯃꯌꯥꯝ ꯆꯪꯒꯗꯕꯗꯣ ꯃꯇꯝ ꯇꯦꯟꯁꯤꯜꯂꯛꯑꯕꯅꯤꯅ ꯍꯦꯟꯅ ꯍꯦꯟꯅ ꯊꯨꯅ ꯄꯨꯊꯣꯛꯄꯁꯨ ꯉꯝꯃꯛꯏꯅꯤ ꯑꯗꯒꯤ ꯏꯁꯇꯦꯝꯅ ꯃꯇꯦꯡ ꯄꯥꯡꯉꯤꯁꯦ ꯏꯁꯇꯦꯝꯅ ꯑꯍꯣꯡꯕ ꯀꯌꯥ ꯑꯃ ꯄꯤꯔꯤ ꯃꯤꯁꯤꯡ ꯍꯦꯟꯒꯠꯂꯛꯄ ꯑꯗꯒꯤ ꯑꯃꯁꯨꯡ ꯐꯨꯠ ꯁꯦꯀꯨꯔꯤꯇꯤꯒꯨꯝꯕ ꯂꯧꯎ ꯁꯤꯡꯎ ꯂꯧꯎ ꯁꯤꯡꯎꯒꯤ ꯁꯤꯡꯅꯕꯁꯤꯡ ꯊꯦꯡꯅꯅꯕ ꯃꯊꯧ ꯇꯥꯕ ꯁꯥꯏꯟꯇꯤꯐꯤꯛ ꯑꯣꯏꯕ ꯋꯥꯈꯜꯂꯣꯟ ꯑꯃꯁꯨꯡ ꯇꯦꯛꯅꯣꯂꯣꯖꯤꯒꯤ ꯑꯅꯧꯕ ꯊꯑꯣꯡꯁꯤꯡ ꯄꯤꯗꯨꯅ ꯏꯁꯇꯦꯝꯅ ꯑꯍꯣꯡꯕꯁꯤꯡ ꯑꯁꯤꯗ ꯃꯔꯨ ꯑꯣꯏꯕ ꯊꯧꯗꯥꯡ ꯂꯧꯔꯤ ꯑꯗꯒꯤ ꯏꯁꯇꯦꯝ ꯏꯁꯇꯦꯝꯒꯤ ꯂꯝꯗ ꯔꯤꯁꯔꯁꯁꯤꯡ ꯑꯃꯁꯨꯡ ꯏꯟꯖꯤꯅꯤꯌꯔꯁꯤꯡꯅ ꯂꯧꯎ ꯁꯤꯡꯎꯕꯒꯤ ꯇꯨꯡ ꯀꯣꯏꯅ ꯆꯠꯀꯗꯕ ꯑꯃꯁꯨꯡ ꯃꯗꯨꯒꯤ ꯑꯣꯏꯕ ꯁꯤꯡꯅꯕꯁꯤꯡ ꯊꯦꯡꯅꯅꯕ ꯑꯅꯧꯕ ꯁꯣꯂꯨꯁꯟꯁꯤꯡ ꯂꯦꯞꯇꯅ ꯄꯨꯊꯣꯛꯂꯤ